ꯁꯤ ꯂꯝꯖꯤꯡꯕ ꯀꯦꯕ ꯁꯔꯚꯤꯁꯀꯤ ꯇ꯭ꯔꯥꯟꯁꯄꯣꯔꯠ ꯑꯦꯖꯦꯟꯁꯤ ꯑꯣꯏꯕꯤꯔꯕ꯭ꯔꯣ ꯑꯩꯅ ꯉꯔꯥꯡ ꯑꯃ ꯀꯦꯕ ꯑꯃ ꯕꯨꯛ ꯇꯧꯖꯕꯅꯦ ꯑꯩꯅ ꯏꯝꯐꯥꯜ ꯑꯦꯌꯥꯔꯄꯣꯔꯠꯇ ꯆꯠꯄꯒꯤ ꯑꯗꯨꯗ ꯀꯣꯚꯤꯠ ꯃꯇꯝꯁꯨ ꯑꯣꯏꯕꯅꯤꯅ ꯅꯣꯏꯒꯤ ꯗ꯭ꯔꯥꯏꯚꯔꯗꯣ ꯃꯥꯛꯁꯁꯨ ꯎꯞꯇꯦ ꯑꯗꯨꯒ ꯒꯥꯔꯤꯗꯨꯁꯨ ꯃꯅꯨꯡꯗꯣ ꯌꯥꯝꯅꯁꯨ ꯃꯣꯠꯂꯦ ꯁꯤꯠꯇꯣꯁꯦꯡꯗꯕꯒꯤ ꯑꯦ ꯁꯤꯁꯨ ꯐꯪꯁꯟ ꯐꯖꯅ ꯇꯧꯗ꯭ꯔꯦ ꯒꯥꯔꯤꯗꯨꯁꯨ ꯌꯦꯡꯕꯗ ꯌꯥꯝ ꯃꯣꯠꯂꯕꯅꯤꯅ ꯅꯣꯏꯅ ꯁꯔꯚꯤꯁꯁꯨ ꯐꯖꯅ ꯇꯧꯗ꯭ꯔꯕꯅꯤꯅ ꯑꯃꯨꯛꯍꯟꯅ ꯅꯣꯏꯗ ꯑꯩꯅ ꯀꯦꯕꯇꯣ ꯕꯨꯛꯁꯨ ꯑꯃꯨꯛꯍꯟꯅ ꯇꯧꯔꯔꯣꯏ